ꯑꯥ ꯖꯤꯝ ꯁꯦꯟꯇꯔꯒꯤ ꯇ꯭ꯔꯦꯅꯔ ꯑꯣꯏꯗꯣꯏꯅꯦ

ꯏꯁꯥ ꯁꯦꯝꯅꯤꯡꯉꯦ ꯍꯥꯏꯖꯦ ꯅꯣꯏꯔꯤꯔꯥ ꯅꯠꯇ꯭ꯔꯒ ꯏꯌꯥꯡ ꯀꯪꯉꯤꯔꯥ ꯅꯠꯇ꯭ꯔꯒꯅ ꯆꯥꯡ ꯑꯝꯗ ꯂꯩꯔꯤꯔꯥ ꯏꯌꯥꯡ ꯀꯪꯕ ꯑꯗꯣ ꯋꯦꯠ ꯀꯌꯥꯃꯨꯛ ꯂꯩꯒꯦ ꯀꯃꯥꯏ ꯇꯧꯒꯦ ꯑꯣ ꯍꯥꯏꯠꯅ ꯀꯌꯥꯃꯨꯛ ꯂꯩ ꯑꯗꯨꯗꯤ ꯌꯥꯝ ꯊꯤꯅ ꯄꯥꯃꯟꯒ꯭ꯔꯦꯀꯣ ꯍꯥꯏꯗꯤ ꯍꯥꯏꯔꯤꯕ ꯋꯦꯠ ꯍꯥꯏꯠ ꯁꯤꯛꯁ ꯍꯥꯏꯗꯤ ꯀꯩꯅꯣ ꯑꯦꯚꯔꯦꯖꯇ ꯂꯩꯗꯧꯕ ꯋꯦꯠꯁꯦꯀꯣ ꯌꯥꯝꯗ꯭ꯔꯕꯗ ꯋꯦꯠ ꯁꯦꯚꯦꯟꯇꯤ ꯐꯥꯏꯚꯃꯨꯛꯇꯤ ꯂꯩꯒꯗꯝꯅꯦ ꯑꯗꯨꯗꯤ ꯌꯥꯝꯊꯤꯅ ꯄꯥꯃꯟꯒ꯭ꯔꯦꯕꯀꯣ ꯍꯥꯟꯅ ꯁꯥꯟꯅ ꯈꯣꯠꯅꯕ ꯀꯩꯅꯣ ꯇꯧꯕ ꯈꯣꯠꯄ ꯀꯩꯝ ꯂꯩꯇꯕ꯭ꯔꯥ

ꯁ꯭ꯄꯣꯔꯠꯁꯀꯨꯝꯕ ꯁꯥꯟꯅꯕ ꯈꯣꯠꯄ ꯀꯩꯝ ꯂꯩꯇꯦꯕꯀꯣ ꯃꯃꯥꯡꯗ ꯖꯤꯝ ꯅꯨꯡ ꯆꯠꯄ ꯈꯣꯠꯄ ꯑꯗꯨꯝ ꯌꯥꯎꯒ꯭ꯔꯕꯔꯥ ꯌꯥꯎꯗ꯭ꯔꯦ ꯑꯍꯥꯟꯕ ꯑꯣꯏꯗꯣꯏꯅꯤꯅꯦ ꯑꯣ ꯑꯗꯣ ꯍꯧꯖꯤꯛ ꯕ꯭ꯔꯗꯔꯅ ꯀꯩꯅꯣ ꯏꯁꯥ ꯁꯦꯝꯃꯒꯦꯒꯥꯏꯅ ꯈꯜꯂꯛꯏꯖꯦ ꯀꯩꯗꯒꯤ ꯑꯣꯏꯗꯣꯏꯅꯣ ꯑꯣ ꯑꯣ ꯑꯗꯣ ꯀꯩꯝ ꯀꯩꯝ ꯈꯜꯂꯨꯅꯣꯕꯀꯣ ꯂꯣꯏ ꯁꯦꯝꯗꯣꯛꯄ ꯌꯥꯏ ꯑꯗꯣ ꯃꯇꯝꯕꯨꯗꯤ ꯈꯤꯇꯪ ꯆꯪꯒꯅꯤ ꯍꯥꯏꯗꯤ ꯈꯨꯗꯛꯇ ꯐꯪꯕ ꯌꯥꯕ ꯄꯣꯠ ꯅꯠꯇꯦꯕꯀꯣ ꯑꯗꯨꯅ ꯍꯧꯖꯤꯛꯁꯦ ꯕ꯭ꯔꯗꯔꯁꯦ ꯋꯦꯠ ꯀꯌꯥꯃꯨꯛ ꯂꯩꯍꯟꯕ ꯄꯥꯝꯃꯤꯅꯣ ꯍꯧꯖꯤꯛꯁꯦ ꯑꯣꯀꯦ ꯑꯗꯨ ꯑꯣꯏꯇꯥꯔꯗꯤ ꯃꯇꯝꯁꯦ ꯀꯨꯏꯅ ꯆꯪꯅꯤ ꯋꯦꯠ ꯐꯣꯔꯇꯤ ꯂꯩꯇꯥꯔꯒꯗꯤꯀꯣ ꯍꯥꯏꯗꯤ ꯌꯥꯝꯗ꯭ꯔꯕꯗ ꯃꯥꯏ ꯇ꯭ꯔꯦꯟꯅꯤꯡ ꯐꯖꯕ ꯑꯗꯒꯤ ꯗꯥꯏꯠ ꯐꯖꯕꯗ ꯋꯦꯠ ꯍꯦꯟꯒꯠꯄ ꯊꯥ ꯑꯝꯗ ꯋꯦꯠ ꯀꯦ ꯖꯤ ꯃꯔꯤ ꯁꯨꯃꯥꯏ ꯍꯦꯟꯒꯠꯂꯛꯑꯒꯗꯤ ꯌꯥꯝ ꯊꯤꯅ ꯇꯥꯔꯦꯕꯀꯣ ꯀꯦ ꯖꯤ ꯃꯔꯤ ꯍꯦꯟꯒꯠꯄ ꯍꯥꯏꯁꯦ ꯌꯥꯝ ꯋꯥꯅ ꯊꯣꯛꯀꯗꯣꯏꯅꯤꯀꯣ ꯍꯥꯏꯗꯤ ꯕ꯭ꯔꯗꯔ ꯍꯥꯟꯅ ꯆꯥꯛꯁꯦ ꯌꯥꯝ ꯆꯥꯕ꯭ꯔꯥ ꯅꯠꯇ꯭ꯔꯒ ꯁꯨꯝ ꯌꯥꯝ ꯆꯥꯗꯕ꯭ꯔꯥ ꯆꯥꯕ ꯊꯛꯄꯗꯤ ꯑꯣ ꯈꯔ ꯈꯤꯇꯪ ꯆꯕꯦꯠꯅꯕ ꯑꯣꯏ ꯍꯥꯏꯗꯤ ꯆꯥꯅꯤꯡꯉꯗꯤ ꯌꯥꯝ ꯀꯟ ꯆꯥꯕ ꯉꯝꯗꯕ ꯈꯣꯠꯇꯕ ꯁꯨꯃꯥꯏ ꯇꯧꯕꯤꯔꯕ ꯑꯣ ꯑꯗꯨꯃꯥꯏ ꯇꯧꯋꯦꯕ ꯑꯗꯨ ꯑꯣꯏꯇꯥꯔꯒꯗꯤ ꯍꯣꯏ ꯍꯥꯏꯗꯤ ꯖꯤꯝ ꯁꯥꯟꯅꯕ ꯍꯥꯏꯁꯤꯗꯤ ꯆꯥꯕꯗꯅꯦꯕ ꯂꯩꯔꯛꯀꯗꯣꯏꯖꯦ ꯆꯥꯔꯀꯥꯟꯗ ꯆꯥꯎꯔꯛꯀꯗꯣꯏꯅꯦꯕꯀꯣ ꯏꯁꯥꯖꯦ ꯁꯨꯝ ꯃꯇꯦꯛꯑꯃ ꯍꯥꯏꯔꯛꯀꯦꯕꯀꯣ ꯑꯩꯈꯣꯏ ꯑꯩꯈꯣꯏꯒꯤ ꯖꯤꯝ ꯁꯥꯟꯅꯔꯤꯖꯤꯅ ꯀꯃꯥꯏ ꯇꯧꯒꯦꯗ ꯑꯩꯈꯣꯏ ꯖꯤꯝ ꯌꯣꯠ ꯊꯥꯡꯒꯠꯂꯤꯁꯤꯡꯁꯦ ꯁꯤꯅ ꯀꯩ ꯀꯃꯥꯏ ꯇꯧꯒꯦꯗ ꯑꯩꯈꯣꯏꯒꯤ ꯑꯩꯈꯣꯏꯒꯤ ꯃꯁꯜꯒꯩꯖꯦꯀꯣ ꯃꯁꯜꯒꯩꯖꯦ ꯃꯁꯜ ꯃꯁꯜ ꯃꯁꯜ ꯐꯥꯏꯕꯔꯒꯩꯁꯦ ꯇꯤꯌꯔ ꯇꯧꯔꯦꯗꯅ ꯁꯦꯒꯥꯏꯔꯦꯗꯅꯀꯣ ꯑꯗꯨꯀꯥꯟꯗ ꯑꯩꯈꯣꯏ ꯉꯁꯥꯏ ꯆꯥꯁꯜꯂꯤꯕ ꯀꯩꯅꯣ ꯍꯥꯏ ꯃꯇꯝꯗ ꯑꯩꯈꯣꯏ ꯄ꯭ꯔꯣꯇꯤꯟ ꯑꯗꯒꯤꯗꯤ ꯚꯤꯇꯥꯃꯤꯟ ꯃꯤꯅꯔꯦꯜꯁ ꯃꯌꯥꯝꯖꯦ ꯆꯥꯁꯜꯂꯀꯥꯟꯗ ꯑꯩꯈꯣꯏꯒꯤ ꯉꯁꯥꯏꯒꯤ ꯁꯦꯒꯥꯏꯈꯤꯕ ꯇꯤꯌꯔ ꯇꯧꯒꯤꯕ ꯃꯁꯜ ꯐꯥꯏꯕꯔꯁꯦ ꯁꯤꯗ ꯊꯥꯖꯜꯂꯀꯥꯟꯗ ꯑꯩꯈꯣꯏꯒꯤ ꯏꯁꯥ ꯆꯥꯎꯈꯠꯂꯛꯄ ꯃꯁꯜ ꯆꯥꯎꯈꯠꯂꯛꯄ ꯍꯥꯏꯗꯤ ꯑꯣꯏꯗꯣꯏꯅꯦꯕꯀꯣ ꯑꯗꯨꯒ ꯑꯗꯨ ꯅꯠꯇꯕ ꯁꯤꯒꯨꯝꯕ ꯃꯦꯊꯠꯁꯦ ꯑꯩꯈꯣꯏꯒꯤ ꯋꯦꯠ ꯍꯥꯟꯅ ꯑꯗꯨꯝ ꯆꯥꯡ ꯑꯝꯗ ꯂꯩꯔꯛꯄꯗ ꯆꯥꯅꯩ ꯑꯗꯣ ꯕ꯭ꯔꯗꯔꯒꯤꯁꯦ ꯋꯦꯠ ꯇꯥꯃꯟꯒ꯭ꯔꯦꯕꯀꯣ ꯋꯦꯠ ꯍꯦꯟꯀꯠꯂꯛꯅꯕꯀꯣ ꯗꯥꯏꯠꯁꯦ ꯀꯩꯅꯣ ꯇꯧꯕ ꯑꯩꯈꯣꯏꯒꯤ ꯒꯦꯟꯅꯔꯒꯨꯝꯕ ꯑꯃ ꯍꯥꯟꯅ ꯆꯥꯔꯦꯗꯅꯀꯣ ꯒꯦꯟꯅꯔ ꯍꯦꯛ ꯆꯥꯕ ꯂꯣꯏꯕꯒ ꯄ꯭ꯔꯣꯇꯤꯟ ꯑꯃ ꯊꯥꯖꯜꯂꯒ ꯑꯗꯨ ꯑꯣꯏ ꯇꯥꯔꯒꯗꯤ ꯈꯤꯇꯪ ꯀꯥꯟꯅꯕ ꯐꯪꯅꯦꯕꯀꯣ ꯑꯗꯣ ꯁꯤꯁꯦ ꯄꯩꯁꯥꯗꯤ ꯈꯤꯇꯪ ꯆꯪꯗꯤ ꯆꯪꯅꯤ ꯃꯔꯝꯗꯤ ꯖꯤꯝꯒꯤ ꯄꯩꯁꯥ ꯄꯤꯔꯛꯀꯅꯤ ꯇ꯭ꯔꯦꯟꯅꯔꯒꯤ ꯄꯩꯁꯥ ꯊꯤꯔꯛꯀꯅꯤ ꯀꯣ ꯑꯗꯨꯒꯤꯗꯤ ꯈꯟꯗꯤ ꯈꯜꯂꯨꯅꯨꯕꯀꯣ ꯑꯗꯨꯝ ꯑꯣ ꯑꯗꯨ ꯑꯣꯏ ꯇꯥꯔꯒꯗꯤ ꯑꯩꯈꯣꯏ ꯀꯩꯅꯣꯗ ꯄꯥꯎ ꯐꯥꯎꯅꯔꯒ ꯁꯨꯝ ꯁꯝꯂꯞꯄ ꯑꯃ ꯍꯥꯏꯔꯛꯀꯦꯕꯀꯣ ꯅꯪ ꯊꯥ ꯅꯪ ꯋꯦꯠ ꯁꯦꯚꯦꯟꯇꯤꯗꯩꯅ ꯑꯩꯠꯇꯤꯕꯣꯛ ꯃꯅꯨꯡꯗ ꯂꯩꯅꯤꯡꯉꯦ ꯍꯥꯏꯔꯃꯤꯅ ꯋꯦꯠ ꯀꯦ ꯖꯤ ꯃꯔꯤ ꯃꯔꯤ ꯊꯥ ꯑꯝꯗ ꯍꯦꯟꯒꯠꯂꯦ ꯈꯜꯂꯖꯦꯕꯀꯣ ꯀꯦ ꯖꯤ ꯃꯔꯤ ꯃꯔꯤ ꯍꯦꯟꯒꯠꯄ ꯍꯥꯏꯖꯦ ꯇꯥꯔꯛꯄꯖꯨ ꯌꯥꯎꯗꯣꯏꯅꯦꯕ ꯃꯔꯛꯇ ꯅꯪ ꯑꯗꯨꯝ ꯅꯨꯡꯇꯤꯒꯤ ꯊꯪꯅꯕ ꯂꯥꯛꯇꯤ ꯂꯥꯛꯀꯅꯤ ꯉꯝꯗꯤ ꯉꯝꯅꯤꯗꯅꯀꯣ ꯉꯝꯕ ꯍꯥꯏꯖꯦ ꯍꯣꯏ ꯃꯔꯛꯇ ꯑꯩꯈꯣꯏꯒꯤ ꯂꯦꯄꯛꯄꯗꯤ ꯁꯣꯏꯗꯅ ꯌꯥꯎꯔꯛꯑꯅꯦꯕ ꯁꯨꯡꯁꯣꯏ ꯁꯣꯏꯗꯅꯃꯛꯀꯤ ꯑꯗꯨ ꯑꯗꯨꯃꯥꯏꯅ ꯇꯧꯔꯛꯄ ꯃꯇꯝꯗ ꯋꯦꯠ ꯑꯗꯨꯝ ꯀꯦ ꯖꯤ ꯑꯃꯅꯤ ꯇꯥꯕ ꯈꯣꯠꯄ ꯌꯥꯎꯔꯛꯀꯅꯦꯕꯀꯣ ꯑꯗꯨꯅꯦ ꯑꯗꯨꯃꯥꯏꯅ ꯖꯤꯝ ꯍꯥꯏꯗꯤ ꯁꯤ ꯖꯤꯝꯁꯤꯗꯤ ꯌꯥꯝ ꯍꯥꯏꯗꯤ ꯃꯇꯝ ꯀꯨꯏꯅ ꯁꯥꯟꯅꯕ ꯑꯃ ꯆꯪꯉꯦꯕ ꯆꯍꯤ ꯌꯥꯝꯗ꯭ꯔꯕꯗ ꯆꯍꯤ ꯑꯃ ꯅꯠꯇ꯭ꯔ ꯑꯅꯤ ꯑꯗꯨꯃꯥꯏꯅ ꯆꯪꯅꯦꯕ ꯏꯁꯥ ꯐꯕ ꯃꯇꯝꯗꯀꯣ ꯐꯖꯅ ꯇ꯭ꯔꯦꯟ ꯐꯖꯅ ꯇꯧꯕ ꯃꯇꯝꯗ ꯗꯥꯏꯠ ꯐꯖꯔꯕ ꯑꯗꯨꯏ ꯃꯊꯛꯇ ꯗꯥꯏꯠ ꯐꯖꯗ꯭ꯔꯒꯗꯤ ꯏꯁꯥ ꯁꯣꯛꯅꯤ ꯁꯣꯛꯂꯛꯀꯅꯦꯕ

ꯑꯥ ꯑꯥ ꯑꯥ ꯂꯩ ꯂꯩ ꯂꯩ ꯑꯗꯨꯁꯨ ꯂꯩ ꯑꯩꯈꯣꯏ ꯑꯦꯠꯃꯤꯁꯟꯗꯗꯤ ꯇꯥꯗ꯭ꯔꯦꯕꯀꯣ ꯑꯩꯈꯣꯏꯒꯤ ꯇ꯭ꯔꯦꯟꯅꯔꯒꯤ ꯄꯩꯁꯥꯁꯦ ꯇ꯭ꯔꯦꯟꯅꯔ ꯂꯧꯕꯩ ꯄꯩꯁꯥꯁꯦ ꯑꯗꯨꯗ ꯇꯥꯔꯛꯑꯦ ꯍꯥꯏ ꯇꯥꯔꯦ ꯑꯗꯣ ꯌꯥꯅꯤ ꯌꯥꯅꯤ ꯀꯩꯗꯧꯕꯩ ꯌꯥꯔꯣꯏꯗꯣꯏꯅꯣ ꯑꯩꯈꯣꯏ ꯍꯧꯖꯤꯛ ꯃꯇꯝ ꯈꯥꯏꯗꯣꯛꯑꯒ ꯑꯗꯨꯒ ꯑꯩꯈꯣꯏ ꯁꯥꯟꯅꯕꯩ ꯃꯑꯣꯡꯁꯤꯅꯅꯦ ꯑꯍꯥꯝꯕꯗꯗꯤ ꯑꯩꯈꯣꯏꯒꯤ ꯍꯞꯇꯥꯃꯨꯛꯇꯗꯤ ꯀꯥꯔꯗꯤꯑꯣ ꯇꯧꯍꯟꯒꯅꯦꯕꯀꯣ ꯀꯥꯔꯗꯤꯑꯣ ꯍꯥꯏꯗꯤ ꯁ꯭ꯇꯔꯦꯡ ꯆꯦꯛ ꯇꯧꯕ ꯑꯣꯏꯅꯀꯣ ꯃꯁꯜꯒꯩꯁꯦ ꯍꯥꯟꯅ ꯂꯣꯏꯅ ꯊꯤꯟꯗꯣꯛꯍꯟꯗꯣꯏꯅꯦꯕꯀꯣ ꯑꯗꯨꯀꯥꯟꯗ ꯍꯞꯇꯥ ꯑꯅꯤ ꯁꯨꯕꯗꯩꯗꯤ ꯌꯣꯠ ꯄꯥꯏꯍꯟꯕ ꯍꯧꯔꯛꯑꯅꯦꯕ ꯑꯩꯈꯣꯏ ꯌꯣꯠꯁꯦꯀꯣ ꯌꯣꯠꯁꯦ ꯑꯍꯥꯟꯕꯗ ꯅꯪꯖꯦ ꯂꯣꯏꯅ ꯋꯥꯍꯟꯗꯣꯏꯅꯦꯕ ꯁꯝꯅ ꯍꯥꯏꯕꯗ ꯍꯦꯚꯤꯠ ꯁꯥꯟꯅꯒꯅꯦꯕꯀꯣ ꯍꯦꯚꯤꯠ ꯁꯥꯟꯅ ꯃꯇꯝꯗ ꯑꯩꯈꯣꯏꯒꯤ ꯁ꯭ꯇꯔꯦꯡ ꯑꯃ ꯂꯥꯛꯄ ꯍꯥꯏꯕꯑꯃ ꯂꯥꯛꯇꯣꯏꯅꯦꯕꯀꯣ ꯁ꯭ꯇꯔꯦꯡꯗꯣ ꯂꯥꯛꯑꯀꯥꯟꯗ ꯅꯪ ꯋꯦꯠꯁꯦ ꯀꯟꯇ꯭ꯔꯣꯜ ꯇꯧꯕ ꯉꯝꯃꯦ ꯍꯥꯏꯔꯀꯥꯟꯗ ꯑꯃꯨꯛ ꯁꯥꯟꯅꯗꯣꯏꯅꯦ ꯈꯤꯇꯪ ꯋꯦꯠꯁꯦ ꯍꯟꯗꯔꯛꯑꯀꯥꯟꯗ ꯑꯃꯨꯛ ꯁꯥꯟꯅꯔꯛꯀꯗꯣꯏꯅꯦꯕ ꯆꯍꯤ ꯌꯥꯝꯗ꯭ꯔꯕꯗ ꯕ꯭ꯔꯗꯔꯒꯤ ꯑꯩ ꯈꯟꯖꯕꯗ ꯊꯥꯁꯦ ꯄꯥꯊꯣꯛꯑ ꯌꯦꯡꯉꯁꯦꯕꯀꯣ ꯀꯦ ꯖꯤ ꯃꯔꯤ ꯍꯥꯏꯁꯦ ꯑꯍꯨꯝ ꯑꯍꯨꯝ ꯄꯥꯔꯁꯦꯕꯀꯣ ꯀꯦ ꯖꯤ ꯐꯣꯔꯇꯤꯗꯒꯤꯅ ꯀꯦ ꯖꯤ ꯑꯍꯨꯝ ꯑꯍꯨꯝ ꯇꯤꯟꯖꯜꯂ ꯊꯥ ꯀꯌꯥ ꯇꯥꯒꯦ ꯍꯥꯏꯕꯗꯣ ꯌꯦꯡꯕꯤꯔꯣꯅꯦ ꯆꯍꯤꯃꯨꯛꯇꯤ ꯑꯗꯨꯝ ꯆꯪꯅꯤ ꯑꯩꯅ ꯈꯟꯕꯗ ꯆꯍꯤ ꯑꯃ ꯑꯃ ꯃꯈꯥꯏ ꯁꯨꯃꯥꯏ ꯆꯪꯗꯧ ꯃꯥꯜꯂꯦ ꯑꯗꯣ ꯆꯥꯡꯅꯥꯏꯅ ꯂꯥꯛꯄ ꯑꯃ ꯆꯪꯉꯦ ꯗꯥꯏꯠ ꯑꯁꯦꯡꯕ ꯆꯥꯕ ꯑꯃ ꯆꯪꯉꯦ ꯌꯥꯔꯤꯉꯩ ꯍꯥꯏꯗꯤ ꯃꯌꯥꯝ ꯃꯌꯥꯝ ꯆꯥꯕ ꯍꯥꯏꯇꯥꯔꯦ ꯀꯦꯂꯣꯔꯤ ꯋꯥꯡꯕ ꯄꯣꯠ ꯆꯥꯕ ꯍꯥꯏꯇꯥꯔꯦ ꯀꯦꯂꯣꯔꯤ ꯋꯥꯡꯕ ꯍꯥꯏꯁꯦ ꯀꯩ ꯃꯔꯝꯒꯤꯅꯣ ꯑꯩꯈꯣꯏꯒꯤ ꯋꯦꯠꯁꯦ ꯇꯥꯍꯟꯅꯤꯡꯕ ꯍꯟꯒꯠꯍꯟꯅꯤꯡꯕ ꯃꯤ ꯂꯩꯗꯅꯀꯣ ꯋꯦꯠ ꯍꯦꯟꯒꯠꯂꯟꯒꯦ ꯍꯥꯏꯔꯒꯅꯅꯦ ꯑꯩꯒꯤ ꯂꯩꯖꯔꯤꯕ ꯋꯦꯠꯁꯦ ꯋꯦꯠ ꯐꯣꯔꯇꯤ ꯋꯦꯠ ꯐꯣꯔꯇꯤ ꯕ꯭ꯔꯗꯔꯒꯤ ꯂꯩꯕꯤꯔꯤꯕ ꯋꯦꯠ ꯐꯣꯔꯇꯤꯁꯤꯗꯒꯤ ꯍꯦꯟꯒꯠꯂꯟꯒꯦ ꯍꯥꯏ ꯇꯥꯔꯒꯗꯤ ꯑꯩꯈꯣꯏ ꯋꯦꯠ ꯐꯣꯔꯇꯤꯒꯤ ꯑꯩꯈꯣꯏ ꯋꯦꯠ ꯐꯣꯔꯇꯤꯒꯤ ꯃꯤꯅ ꯆꯥꯒꯗꯕ ꯀꯦꯂꯣꯔꯤ ꯍꯥꯏꯕ ꯑꯃ ꯂꯩꯔꯛꯀꯅꯦꯕꯀꯣ ꯅꯣꯡꯃꯗ ꯆꯥꯒꯗꯕ ꯀꯦꯂꯣꯔꯤ ꯁꯄꯣꯖ ꯋꯦꯠ ꯐꯣꯔꯇꯤ ꯂꯩꯕ ꯃꯤꯅ ꯀꯦꯂꯣꯔꯤ ꯋꯥꯟ ꯊꯥꯎꯖꯟ ꯇꯨ ꯍꯟꯗ꯭ꯔꯦꯠ ꯆꯥꯗꯣꯏꯅꯤ ꯈꯜꯂꯁꯦꯕꯀꯣ ꯅꯣꯡꯃꯒꯤ ꯑꯣꯏꯅ ꯕꯦꯂꯦꯟꯁ ꯇꯧꯕꯒꯤ ꯋꯦꯠ ꯐꯣꯔꯇꯤꯗ ꯑꯗꯨꯝ ꯂꯩꯍꯟꯕꯒꯤꯀꯣ ꯑꯗꯨ ꯋꯦꯠ ꯍꯦꯟꯒꯠꯍꯜꯂꯛꯀꯦ ꯍꯥꯏꯇꯥꯔꯒꯗꯤ ꯑꯩ ꯉꯁꯥꯏꯒꯤ ꯋꯥꯟ ꯊꯥꯎꯖꯟ ꯇꯨ ꯍꯟꯗ꯭ꯔꯦꯠ ꯀꯦꯂꯣꯔꯤꯗꯨꯒꯤ ꯃꯊꯛꯇ ꯀꯦꯂꯣꯔꯤ ꯆꯅꯤ ꯆꯅꯤ ꯅꯠꯇ꯭ꯔꯒ ꯆꯍꯨꯝ ꯍꯦꯟꯒꯠꯂꯒ ꯁꯨꯝ ꯆꯥꯔꯛꯀꯗꯣꯏꯅꯦꯕꯀꯣ ꯑꯗꯨ ꯑꯗꯨꯃꯥꯏ ꯆꯥꯔ ꯆꯥꯔꯛꯑꯀꯥꯟꯗꯅꯦ ꯋꯦꯠ ꯁꯨꯝ ꯇꯝ ꯇꯝ ꯇꯝ ꯍꯦꯟꯒꯠꯂꯛꯀꯗꯣꯏꯅꯦꯕ

ꯀꯦꯂꯣꯔꯤ ꯌꯥꯎꯕ ꯆꯤꯟꯖꯥꯛꯁꯦꯀꯣ ꯆꯥꯛ ꯂꯩꯔꯦ ꯑꯗꯣ ꯊꯥꯎ ꯆꯥꯕꯗꯤ ꯌꯥꯏ ꯑꯗꯣ ꯊꯥꯎ ꯆꯥꯕꯁꯦ ꯐꯦꯠꯇ ꯂꯣꯏꯅ ꯍꯥꯏꯒꯠꯂꯛꯑꯦꯕꯀꯣ ꯑꯗꯨꯅ ꯐꯦꯠꯇ ꯑꯩꯈꯣꯏ ꯀꯦꯂꯣꯔꯤ ꯋꯥꯡꯕ ꯑꯩꯈꯣꯏ ꯃꯅꯥ ꯃꯁꯤꯡꯖꯦ ꯐꯥꯏꯕꯔꯁꯤꯡꯁꯦ ꯃꯣꯏꯅ ꯂꯐꯣꯏꯒꯨꯝꯕꯀꯣ ꯑꯗꯒꯤꯗꯤ ꯀꯩꯅꯣ ꯆꯥꯕ ꯌꯥꯏ ꯑꯩꯈꯣꯏꯒꯤ ꯍꯋꯥꯏ ꯃꯈꯜ ꯁꯨꯅꯕ ꯂꯣꯏ ꯆꯥꯕ ꯌꯥꯏꯀꯣ ꯑꯗꯒꯤꯗꯤ ꯑꯩꯈꯣꯏ ꯒꯦꯟꯅꯔ ꯍꯥꯏꯅ ꯅꯪ ꯁꯥꯟꯅꯕ ꯍꯧꯔꯛꯑꯗꯤ ꯒꯦꯟꯅꯔꯑꯅ ꯑꯃ ꯆꯥꯔꯛꯀꯅꯤ ꯑꯗꯨꯗꯤ ꯑꯗꯨ ꯆꯥꯇꯥꯔꯒꯗꯤ ꯅꯪ ꯋꯦꯠꯁꯦ ꯑꯗꯨꯝ ꯕꯛ ꯕꯛ ꯕꯛ ꯍꯦꯠꯒꯠꯂꯛꯀꯅꯦꯕ ꯌꯥꯝ ꯊꯨꯅ ꯀꯃꯥꯏꯅ ꯇꯧꯒꯅꯤ ꯋꯦꯠ ꯑꯗꯨ ꯇꯧꯔꯀꯥꯟ ꯃꯁꯜꯗ ꯂꯥꯛꯑꯅꯤ ꯑꯗꯨ ꯑꯣꯏꯇꯥꯔꯒꯗꯤ ꯃꯁꯜ ꯂꯥꯛꯑꯅꯤ ꯑꯗꯨꯝ

ꯑꯣ ꯀꯩꯅꯣ ꯄ꯭ꯔꯣꯇꯤꯟꯒꯤ ꯕ꯭ꯔꯦꯟꯁꯦ ꯑꯣ ꯄ꯭ꯔꯣꯇꯤꯟꯒꯨꯝꯕ ꯒꯦꯟꯅꯔꯒꯨꯝꯕꯒꯤ ꯕ꯭ꯔꯥꯟꯁꯦ ꯍꯧꯖꯤꯛꯀꯤ ꯑꯣꯏꯅꯗꯤ ꯇꯣꯞꯇ ꯂꯩꯔꯤꯁꯦꯀꯣ ꯃꯣꯏ ꯀꯩꯅꯣꯁꯦ ꯀꯣꯠ ꯐꯥꯔꯝꯅ ꯑꯃ ꯂꯩꯕꯀꯣ ꯀꯣꯠ ꯐꯥꯔꯝꯁꯦ ꯃꯃꯜꯁꯤꯁꯨ ꯑꯐꯣꯔꯗꯦꯕꯜ ꯑꯣꯏꯕ ꯑꯗꯒꯤꯗꯤ ꯔꯤꯖꯜ ꯌꯥꯝ ꯊꯨꯅ ꯐꯪꯕ ꯍꯥꯏ ꯇꯥꯔꯦ ꯑꯗꯨꯃꯥꯏꯅ ꯑꯗꯨ ꯄ꯭ꯔꯣꯇꯤꯟꯗꯗꯤ ꯈꯤꯇꯪ ꯍꯥꯏꯗꯤ ꯂꯨꯄꯥ ꯂꯤꯁꯤꯡ ꯑꯍꯨꯝ ꯑꯍꯨꯝꯒ ꯆꯅꯤꯄꯥꯟ ꯆꯃꯥꯄꯟ ꯁꯨꯃꯥꯏ ꯂꯩ ꯒꯦꯟꯅꯔꯗꯗꯤ ꯍꯣꯡꯉꯛꯀꯅꯦꯕꯀꯣ ꯒꯦꯟꯅꯔꯗꯗꯤ ꯂꯨꯄꯥ ꯂꯤꯁꯤꯡ ꯑꯅꯤ ꯁꯨꯃꯥꯏ ꯂꯩꯔꯛꯀꯅꯦꯕ ꯀꯦ ꯖꯤ ꯑꯅꯤꯗꯀꯣ ꯑꯗꯣ ꯕ꯭ꯔꯗꯔ ꯍꯣꯏꯒꯤ ꯑꯄꯥꯝꯕꯅꯤ ꯒꯦꯟꯅꯔꯗꯤ ꯆꯥꯗ꯭ꯔꯖꯨ ꯌꯥꯏꯕꯀꯣ ꯑꯗꯨꯅꯤ ꯄ꯭ꯔꯣꯇꯤꯟ ꯆꯥꯔꯁꯨ ꯌꯥꯏ ꯑꯗꯣ ꯆꯥꯎꯈꯠꯂꯛꯄ ꯊꯨꯕꯒꯤꯗꯤ ꯒꯦꯟꯅꯔꯅꯗꯤ ꯍꯦꯜꯂꯛꯀꯅꯦꯕ ꯍꯥꯏꯗꯤ ꯋꯦꯠꯇꯣ ꯖꯣꯔ ꯖꯣꯔ ꯍꯦꯟꯒꯠꯂꯒ ꯐꯦꯠꯇꯤ ꯈꯤꯇꯪ ꯂꯥꯛꯀꯅꯦꯕꯀꯣ ꯑꯗꯨꯗꯩꯗꯤ ꯌꯥꯝ ꯋꯥꯡꯉꯛꯄꯗꯨꯅ ꯑꯗꯨꯅ ꯕ꯭ꯔꯗꯔꯒꯤ ꯑꯄꯥꯝꯕ ꯂꯩꯒ꯭ꯔꯦ ꯑꯗꯨ ꯀꯩꯅꯣ ꯒꯦꯅꯔ ꯑꯝꯇ ꯍꯥꯟꯅ ꯑꯩꯅ ꯆꯥꯕꯒꯤ ꯃꯋꯣꯡꯖꯦ ꯍꯥꯏꯔꯛꯀꯦꯕꯀꯣ ꯅꯪ ꯒꯦꯅꯔ ꯑꯃ ꯆꯥꯔꯛꯑꯅꯤ ꯀ꯭ꯔꯦꯇꯤꯟ ꯑꯃ ꯆꯥꯔꯛꯑꯅꯤ ꯃꯜꯇꯤ ꯚꯤꯇꯥꯃꯤꯟ ꯑꯃ ꯆꯥꯔꯅꯤ ꯐꯤꯁ ꯑꯣꯏꯜ ꯑꯃ ꯆꯥꯔꯅꯤ ꯑꯗꯒꯤꯗꯤ ꯁꯔꯨꯒꯤ ꯑꯃ ꯆꯥꯔꯛꯑꯅꯤꯀꯣ ꯑꯗꯨꯃꯥꯏ ꯍꯥꯏꯗꯤ ꯁꯥꯟꯅꯔꯛꯄ ꯃꯇꯝ ꯁꯔꯨ ꯁꯌꯥꯡ ꯅꯥꯔꯛꯄ ꯈꯣꯠꯂꯛꯄ ꯆꯤꯛꯂꯛꯄ ꯑꯗꯒꯤꯗꯤ ꯁꯥꯟꯅꯕ ꯍꯥꯏꯁꯤ ꯖꯤꯝ ꯁꯥꯟꯅꯕꯒꯤꯗꯤ ꯔꯤꯀꯣꯚꯔꯤꯗꯅꯦꯕꯀꯣ ꯍꯥꯏꯗꯤ ꯄꯣꯊꯥꯔꯤꯉꯩꯗꯅꯦꯕ ꯅꯪ ꯃꯁꯜꯁꯦ ꯆꯥꯎꯈꯠꯍꯧꯗꯣꯏꯖꯦ ꯑꯗꯨꯃꯥꯏ ꯇꯧꯔꯀꯥꯟꯗꯀꯣ ꯃꯁꯜꯁꯦ ꯖꯔ ꯖꯔ ꯆꯥꯎꯈꯠꯂꯛꯀꯇꯣꯏꯅꯤ ꯑꯥ ꯎꯝ ꯑꯣ ꯑꯩꯈꯣꯏꯁꯦ ꯅꯪ ꯀꯩ ꯂꯝꯗꯩꯅꯣ ꯑꯗꯨꯗꯤ ꯅꯛꯑꯦ ꯑꯗꯨꯝ ꯑꯩꯈꯣꯏ ꯃꯦꯟ ꯕ꯭ꯔꯥꯟꯁꯇ ꯑꯗꯨꯝ ꯂꯥꯛꯑꯣ ꯑꯩꯈꯣꯏ ꯑꯣꯏꯅꯥꯝꯗ ꯂꯩꯕꯅꯦꯕꯀꯣ ꯑꯣꯏꯅꯥꯝꯗ ꯂꯩꯕꯗꯣ ꯂꯥꯛꯑꯣ ꯑꯗꯣ ꯅꯪ ꯂꯥꯛꯑꯝꯗꯥꯏꯗ ꯄꯥꯎ ꯐꯥꯎꯔꯛꯑꯣꯀꯣ ꯄꯥꯎ ꯐꯥꯎꯔꯛꯑꯀꯥꯟꯗ ꯇ꯭ꯔꯦꯅꯤꯡ ꯃꯦꯊꯠ ꯀꯩꯀꯥꯗꯣ ꯅꯪ ꯑꯦꯠꯃꯤꯁꯟ ꯇꯧꯁꯜꯂꯀꯥꯟꯗ ꯐꯖꯅ ꯇ꯭ꯔꯦꯅꯔ ꯂꯧꯔꯀꯥꯟꯗ ꯐꯖꯅ ꯇꯥꯛ ꯈꯣꯠ ꯇꯧꯔꯒꯦ ꯁꯤꯅ ꯁꯤ ꯆꯥꯒꯗꯃꯤ ꯈꯣꯠꯀꯗꯝꯅꯤꯗꯣ ꯍꯥꯏꯔꯒꯦꯕꯀꯣ ꯑꯗꯨꯒ ꯅꯪ ꯀꯩꯀꯥꯗꯣ ꯐꯖꯅ ꯅꯪ ꯐꯣꯂꯣꯗꯤ ꯇꯧꯕꯗꯤ ꯉꯝꯗꯤ ꯉꯝꯅꯤꯀꯣ ꯑꯥ ꯑꯗꯨ ꯍꯥꯏꯗꯤ ꯀꯃꯤꯠꯃꯦꯟ ꯑꯃ ꯌꯥꯎꯗ꯭ꯔꯒꯗꯤ ꯁꯤꯗꯤ ꯍꯥꯏꯗꯤ ꯈꯤꯇꯪ ꯋꯥꯅ ꯊꯣꯛꯀꯅꯤꯕꯀꯣ ꯍꯥꯏꯗꯤ ꯁꯦꯀ꯭ꯔꯤꯐꯥꯏꯁ ꯑꯝ ꯇꯧꯗ꯭ꯔꯒꯗꯤ ꯍꯥꯏꯗꯤ ꯕ꯭ꯔꯗꯔꯅ ꯄꯥꯝꯃꯤꯕ ꯒꯣꯜꯗꯣ ꯐꯪꯕ ꯉꯝꯃꯣꯏꯕ ꯄꯨꯡꯗꯣ ꯑꯌꯨꯛꯇꯅꯅꯦ ꯄꯨꯡ ꯃꯉꯥꯗꯒꯤ ꯍꯥꯡꯉꯦꯕꯀꯣ ꯄꯨꯡ ꯇꯔꯥ ꯃꯥꯊꯣꯏ ꯕꯥꯔꯣ ꯁ꯭ꯋꯥꯏꯕꯣꯛ ꯑꯗꯨꯒ ꯄꯨꯡ ꯅꯨꯡꯗꯤꯟꯒꯤꯅ ꯄꯨꯡ ꯀꯩꯅꯣꯗꯒꯤ ꯃꯔꯤꯗꯒꯤ ꯍꯧꯔꯀꯥꯟꯗ ꯄꯨꯡ ꯃꯥꯄꯟ ꯇꯔꯥ ꯁ꯭ꯋꯥꯏꯕꯣꯛ ꯍꯥꯡꯉꯦꯕ ꯑꯗꯨꯃꯥꯏꯅ ꯇꯧꯔꯒ ꯅꯪ ꯂꯥꯛꯑꯝꯗꯥꯏꯗ ꯍꯥꯏꯔꯛꯑꯣ ꯍꯥꯏꯔꯛꯑꯣ